ꯍꯂꯣ ꯑꯩꯈꯣꯏꯁꯤ ꯀꯩꯅꯣ ꯍꯣꯇꯦꯜ ꯍꯣꯇꯦꯜ ꯏꯃꯣꯂꯦꯁ ꯑꯣꯏꯕꯤꯕ꯭ꯔꯥ ꯑꯣ ꯑꯩꯈꯣꯏꯒꯤꯁꯤ ꯑꯩꯈꯣꯏꯒꯤ ꯀꯣꯐꯤ ꯅꯠꯇꯕ ꯑꯇꯣꯞꯄ ꯊꯛꯅꯕ ꯍꯣꯠ ꯗ꯭ꯔꯤꯡꯛꯇꯤ ꯀꯔꯤ ꯀꯔꯤ ꯑꯇꯩ ꯐꯪꯕꯤꯒꯦ ꯍꯥꯏꯐꯦꯠ ꯍꯥꯏꯕꯤꯔꯛꯑꯣ

ꯑꯗ ꯐꯝꯐꯝꯒꯨꯝꯕ ꯊꯛꯐꯝ ꯆꯥꯚꯝ ꯑꯗꯨꯝ ꯂꯩꯅꯤꯀꯣ ꯑꯥ ꯑꯩꯈꯣꯏ ꯃꯤ ꯃꯉꯥ ꯂꯥꯛꯆꯔꯒꯦ ꯑꯗꯣ ꯈꯤꯠꯇꯪ ꯊꯧꯔꯥꯡ ꯇꯧꯕꯤꯔꯝꯃꯣ ꯌꯥꯝ ꯌꯥꯝꯊꯨꯅ ꯑꯩꯈꯣꯏꯒꯤ ꯃꯤꯅꯤꯠ ꯃꯉꯥꯒꯤ ꯃꯅꯨꯡꯗ ꯌꯧꯖꯔꯛꯑꯒꯦ ꯑꯥ ꯑꯥ ꯑꯗꯨꯃꯥꯏ ꯇꯧꯕꯤꯔꯣ ꯐꯔꯦ ꯐꯔꯦ